ꯍꯟꯗꯛ ꯗꯤꯋꯥꯂꯤꯒꯤ ꯄꯔꯄꯜ ꯁꯦꯜꯗꯒꯤ ꯑꯩꯅ ꯂꯤꯞꯁ꯭ꯇꯤꯡ ꯑꯃ ꯀꯛꯆꯕꯅꯦꯕꯀꯣ ꯑꯗꯩꯗ ꯀꯛꯏꯕ ꯂꯤꯞꯁ꯭ꯇꯤꯛꯁꯦ ꯃꯣꯏꯅ ꯎꯠꯂꯤꯕ ꯄꯔꯗꯛꯇꯨꯒ ꯑꯩꯅ ꯁꯣ ꯑꯩꯉꯣꯟꯗ ꯂꯥꯛꯏꯕꯁꯤꯒ ꯑꯩꯉꯣꯟꯗ ꯌꯥꯝ ꯊꯤꯅ ꯈꯦꯠꯅꯔꯦꯕꯀꯣ ꯃꯣꯏꯅ ꯃꯦꯠ ꯍꯥꯏꯅꯁꯨ ꯍꯥꯏꯔꯦ ꯑꯗꯨꯒ ꯃꯦꯠꯁꯨ ꯑꯣꯏꯗꯦ ꯑꯗꯨꯒ ꯇꯩꯕꯗꯁꯨ ꯆꯅꯞ ꯆꯅꯞ ꯂꯥꯎꯔꯒ ꯆꯤꯟꯁꯦ ꯐꯀꯠꯄꯒꯤ ꯇꯥꯏꯞꯇ ꯇꯧꯋꯦꯕ ꯀꯂꯔꯁꯦ ꯑꯗꯨꯒ ꯅꯨꯉꯥꯏꯇꯕ ꯍꯥꯏꯕ ꯑꯝꯅ ꯃꯣꯏꯅ ꯇꯧꯔꯤꯕ ꯀꯣꯕꯔꯗꯨꯁꯨꯅꯦ ꯐꯖꯅ ꯇꯧꯔꯛꯇꯦꯀꯣ ꯑꯗꯨꯒꯅꯦ ꯂꯣꯏꯅ ꯏꯀꯥꯏ ꯀꯥꯏꯔꯒ ꯂꯥꯛꯑꯦ ꯄ꯭ꯔꯗꯛꯁꯤꯁꯨ ꯑꯗꯨꯒ ꯃꯦꯠꯇꯨ ꯑꯣꯏꯒꯅꯤꯅ ꯍꯥꯏꯔꯒ ꯑꯩꯗꯤ ꯄꯥꯝꯗꯅ ꯍꯟꯗꯛꯇꯤ ꯈꯨꯌꯧꯅꯅꯁꯨ ꯂꯩꯁꯜꯂꯨꯔꯦ ꯑꯗꯨꯒ ꯑꯣꯏ ꯈꯨꯌꯧꯅꯅ ꯂꯥꯛꯄꯗꯁꯨ ꯑꯩꯁꯤꯅ ꯂꯩꯕꯁꯨ ꯅꯪꯍꯧꯗ꯭ꯔꯦ ꯑꯗꯨꯒ ꯁꯨꯃꯥꯏꯅꯁꯨ ꯇꯧꯔꯛꯄꯁꯦ ꯌꯥꯝ ꯅꯨꯉꯥꯏꯇꯦ ꯃꯣꯏꯒꯤ ꯄꯔꯄꯜ ꯁꯦꯜꯗ ꯑꯩꯅ ꯍꯥꯏꯖꯅꯤꯡꯕꯁꯦ ꯃꯌꯥꯝꯁꯨ ꯄꯔꯗꯛꯇꯨ ꯌꯦꯡꯕꯗ ꯍꯥꯟꯅ ꯔꯤꯕ꯭ꯌꯨꯗꯨ ꯍꯥꯟꯅ ꯌꯦꯡꯉ ꯌꯦꯡꯉꯒ ꯇꯧꯕꯤꯌꯣ ꯑꯩꯗꯣ ꯔꯤꯕ꯭ꯌꯨꯁꯨ ꯌꯦꯡꯍꯧꯗꯕꯁꯨ ꯑꯣꯏꯕꯁꯨ ꯌꯥꯏꯌꯦ ꯑꯗꯨꯅ ꯔꯤꯕ꯭ꯌꯨꯁꯨ ꯌꯦꯡꯍꯧꯗꯕꯒꯤꯁꯨ ꯑꯩꯅ ꯁꯣꯏꯖꯕꯅꯦ ꯍꯥꯏꯅ ꯈꯜꯂꯦ ꯑꯗꯨꯏꯁꯨ ꯃꯣꯏꯅ ꯁꯨꯃꯥꯏꯅ ꯄꯦꯀꯤꯡ ꯅꯨꯡꯀꯤꯡ ꯀꯩ ꯀꯥ ꯁꯣꯏꯅ ꯇꯧꯔꯛꯄꯁꯤꯁꯨ ꯈꯤꯇꯪ ꯅꯨꯉꯥꯏꯇꯦꯅ ꯍꯥꯏꯖꯅꯤꯡꯉꯦ ꯑꯗꯣ ꯃꯌꯥꯝꯁꯨ ꯂꯩꯕꯗ ꯌꯦꯡꯉ ꯌꯦꯡꯉ ꯇꯧꯕꯤꯌꯣ